ꯍꯣꯏ ꯑꯩꯈꯣꯏꯒꯤ ꯈꯨꯡꯒꯪ ꯑꯩꯈꯣꯏꯒꯤ ꯁꯥꯏ ꯀꯣꯜꯂꯤꯕ ꯅꯥꯆꯧꯒꯤ ꯖꯒꯥꯁꯤꯗꯁꯨ ꯑꯗꯨꯝ ꯑꯗꯨꯝ ꯊꯣꯛꯑꯦ ꯍꯥꯏꯕ ꯇꯥꯔꯦ ꯑꯩꯈꯣꯏꯒꯤ ꯏꯁꯤꯡ ꯐꯪꯗꯕ ꯏꯁꯤꯡ ꯇꯥꯡꯕ ꯏꯁꯤꯡ ꯐꯪꯗꯕꯒꯤꯀꯣ ꯑꯋꯥꯕ ꯂꯩꯀꯪ ꯊꯣꯛꯄꯁꯦ ꯑꯗꯨꯝ ꯌꯥꯝꯅ ꯇꯣꯏꯅ ꯇꯣꯏꯅ ꯊꯣꯛꯏ ꯑꯗꯨꯝ ꯆꯍꯤ ꯆꯨꯞꯄ ꯑꯃ ꯏꯁꯤꯡ ꯐꯪꯗꯕꯒꯤ ꯑꯋꯥꯕꯁꯤ ꯑꯗꯨꯝ ꯂꯩ ꯍꯥꯏꯗꯤ ꯀꯩꯅꯣ ꯆꯍꯤ ꯑꯃꯗ ꯃꯇꯝ ꯈꯔ ꯈꯛꯀꯤ ꯅꯠꯇꯕꯤꯗꯀꯣ ꯑꯗꯨꯝ ꯂꯩꯑꯕꯀꯣ ꯑꯩꯈꯣꯏꯅ ꯇꯣꯇꯤꯒꯨꯝꯕ ꯄꯨꯁꯤꯟꯕꯁꯦ ꯀꯌꯥ ꯌꯨꯝꯊꯣꯡ ꯈꯨꯗꯤꯡꯃꯛꯀꯤ ꯂꯣꯏꯃꯛ ꯄꯨꯁꯤꯟꯅꯕꯗꯤ ꯑꯣꯏꯗ꯭ꯔꯤ ꯄꯨꯁꯤꯟꯅꯕꯕꯨꯗꯤ ꯂꯣꯏꯃꯛ ꯍꯣꯠꯅꯔꯤ ꯑꯗꯣ ꯇꯣꯇꯤ ꯏꯁꯤꯡ ꯇꯣꯇꯤ ꯄꯥꯌꯦꯞ ꯄꯨꯁꯤꯟꯅꯇꯔꯒꯁꯨ ꯏꯁꯤꯡꯁꯦ ꯑꯗꯨꯝ ꯅꯨꯡꯇꯤꯒꯤ ꯇꯥꯕꯁꯨ ꯅꯠꯇꯦ ꯑꯗꯨꯒ ꯍꯥꯏꯗꯤ ꯍꯞꯇꯥ ꯑꯃꯒꯤ ꯇꯥꯕꯁꯨ ꯅꯠꯇꯦ ꯇꯥꯕꯁꯨ ꯌꯥꯎꯏ ꯇꯥꯗꯕꯁꯨ ꯌꯥꯎꯏ ꯑꯀꯛꯅꯕ ꯃꯇꯝ ꯂꯩꯇꯕ ꯁꯨꯃꯥꯏꯅ ꯇꯧꯋꯦ ꯑꯗꯨꯒ ꯇꯣꯇꯤ ꯄꯨꯁꯤꯟꯅꯔꯛꯄ ꯀꯩꯀꯥ ꯈꯣꯠꯄꯁꯤꯁꯨ ꯀꯩꯁꯨ ꯌꯥꯝꯅ ꯀꯨꯏꯕꯗꯤ ꯅꯠꯇ꯭ꯔꯤ ꯑꯩꯈꯣꯏ ꯑꯗꯨꯝ ꯍꯥꯟꯅꯗꯒꯤ ꯍꯧꯅ ꯍꯦꯛ ꯑꯩꯈꯣꯏꯅ ꯈꯪꯖꯔꯛꯄꯗꯒꯤ ꯑꯗꯨꯝ ꯌꯨꯝꯗ ꯂꯩꯕ ꯏꯁꯤꯡ ꯍꯥꯏꯗꯤ ꯌꯨꯝꯗ ꯌꯣꯛꯄ ꯏꯁꯤꯡ ꯑꯌꯥꯝꯕꯅ ꯁꯤꯖꯤꯟꯅꯩ ꯅꯣꯡꯗꯩꯒꯨꯝꯕ ꯌꯣꯛꯄ ꯑꯗꯒꯤ ꯑꯗꯨꯝ ꯑꯩꯈꯣꯏꯒꯤ ꯌꯨꯝꯊꯣꯡ ꯈꯨꯗꯤꯡꯒꯤ ꯑꯗꯨꯝ ꯍꯥꯏꯗꯤ ꯖꯒꯥ ꯆꯥꯎꯕꯅꯤꯅ ꯑꯩꯈꯣꯏꯗꯤ ꯄꯨꯈꯤ ꯂꯩꯖꯩ ꯄꯨꯈꯤꯗꯒꯤ ꯏꯁꯤꯡꯒꯨꯝꯕ ꯁꯤꯖꯤꯟꯅꯕ ꯅꯠꯇ꯭ꯔꯒꯅ ꯇꯨꯔꯦꯜꯗꯒꯤ ꯁꯤꯖꯤꯟꯅꯕ ꯇꯨꯔꯦꯜꯗꯒꯤ ꯁꯣꯛꯑꯒ ꯁꯤꯖꯤꯟꯅꯕ ꯑꯗꯥꯏꯅ ꯑꯗꯨꯝ ꯇꯧꯋꯦ ꯑꯗꯨꯒ ꯍꯦꯟ ꯄꯝꯒꯨꯝꯕꯁꯨ ꯑꯗꯨꯝ ꯂꯩꯀꯥꯏꯒꯤ ꯑꯣꯏꯅ ꯂꯩ ꯑꯩꯈꯣꯏ ꯂꯩꯀꯥꯏꯒꯤ ꯂꯩ ꯑꯗꯨꯗꯒꯤ ꯄꯨꯂꯞ ꯄꯨꯂꯞ ꯁꯣꯛꯆꯩ ꯍꯣꯟꯖꯩ ꯑꯗꯨꯒ ꯁꯤꯖꯤꯟꯅꯩꯑꯕꯀꯣ ꯑꯗꯨꯅ ꯀꯨꯏꯗ꯭ꯔꯤ ꯑꯩꯈꯣꯏꯒꯤ ꯁꯔꯀꯥꯔꯅ ꯇꯧꯕꯤꯗꯅ ꯏꯁꯤꯡ ꯇꯣꯇꯤ ꯄꯥꯌꯦꯞ ꯄꯨꯁꯤꯟꯕ ꯀꯥꯏꯅ ꯇꯧꯔꯛꯏꯁꯤꯗꯤ ꯑꯗꯣ ꯑꯗꯨ ꯍꯧꯖꯤꯛ ꯄꯨꯁꯤꯜꯂꯒꯁꯨ ꯑꯗꯨꯝ ꯑꯌꯥꯝꯕ ꯃꯇꯝꯗ ꯁꯦꯝꯕ ꯈꯣꯠꯄ ꯇꯧꯔꯤꯕꯒꯤꯁꯨ ꯑꯌꯥꯝꯕꯅ ꯑꯣꯏꯒꯗ꯭ꯔꯗꯤ ꯈꯪꯗꯦ ꯏꯁꯤꯡꯒꯨꯝꯕꯗꯤ ꯆꯥꯡ ꯅꯥꯏꯅ ꯇꯥꯕ ꯈꯣꯠꯄꯗꯤ ꯑꯣꯏꯗꯦ ꯑꯗꯨꯝ ꯑꯗꯨꯅ ꯏꯁꯤꯡꯁꯦ ꯏꯁꯤꯡ ꯐꯪꯗꯕꯒꯤ ꯑꯋꯥꯕ ꯂꯩꯀꯪ ꯊꯣꯛꯄꯁꯦ ꯑꯗꯨꯝ ꯇꯣꯏ ꯇꯣꯏꯅ ꯊꯦꯡꯅꯖꯩ ꯑꯗꯨꯅ ꯏꯁꯤꯡꯁꯦ ꯄꯩꯁꯥ ꯇꯧꯔꯒ ꯂꯩꯕ ꯉꯁꯥꯏꯒꯤ ꯄꯨꯂꯞ ꯂꯩꯀꯥꯏꯒꯤ ꯄꯨꯈꯤꯒꯨꯝꯕ ꯀꯪꯈꯤꯕꯒꯨꯝꯕ ꯃꯇꯝꯗꯗꯤ ꯑꯗꯨꯃꯥꯏꯅ ꯂꯩꯕ ꯈꯣꯠꯄꯁꯦ ꯇꯧꯋꯦ ꯑꯗꯣ ꯑꯌꯥꯝꯕ ꯀꯥꯟꯅꯕꯨꯗꯤ ꯑꯗꯨꯝ ꯄꯨꯈꯤ ꯂꯩꯀꯥꯏ ꯄꯨꯈꯤꯒꯨꯝꯕ ꯌꯨꯝꯒꯤ ꯄꯨꯈꯤꯗꯒꯤ ꯁꯣꯛꯑꯦ ꯑꯗꯒꯤ ꯍꯦꯟ ꯄꯝꯒꯨꯝꯕꯗꯒꯤ ꯁꯤꯖꯤꯟꯅꯩ ꯑꯗꯣ ꯄꯨꯂꯞ ꯂꯩꯇꯕ ꯀꯥꯟ ꯇꯥꯗꯕ ꯀꯥꯟꯗ ꯂꯩꯕ ꯑꯗꯨꯃꯥꯏꯅ ꯇꯧꯋꯦ ꯑꯩꯈꯣꯏꯁꯦ ꯑꯗꯣ ꯁꯨꯃꯥꯏꯅ ꯏꯁꯤꯡꯒꯨꯝꯕ ꯇꯥꯗꯕ ꯈꯣꯠꯇꯕꯁꯦ ꯅꯨꯡꯉꯥꯏꯖꯗꯦ ꯑꯗꯒꯤ ꯑꯩꯈꯣꯏ ꯂꯧꯎ ꯁꯤꯡꯎꯁꯨ ꯑꯗꯨꯝ ꯇꯧꯕꯅꯤꯅ ꯏꯁꯤꯡꯒꯤ ꯗꯔꯀꯥꯔꯗꯤ ꯑꯗꯨꯝ ꯌꯥꯝꯅ ꯂꯩ ꯍꯥꯏꯗꯤ ꯏꯃꯨꯡꯗ ꯑꯩꯈꯣꯏ ꯅꯨꯡꯇꯤꯒꯤ ꯁꯤꯖꯤꯟꯅꯕ ꯑꯗꯨꯗꯒꯤ ꯍꯦꯟꯗꯣꯛꯑꯒ ꯉꯁꯥꯏꯒꯤꯀꯣ ꯆꯥꯛꯊꯣꯡ ꯐꯧꯁꯨ ꯐꯧꯁꯨꯗ ꯁꯤꯖꯤꯟꯅꯕꯗꯒꯤ ꯍꯦꯟꯗꯣꯛꯑꯒ ꯌꯨꯝ ꯁꯦꯡꯕ ꯈꯣꯠꯄꯗꯒꯤ ꯁꯤꯖꯤꯟꯅꯕ ꯍꯦꯟꯗꯣꯛꯑꯒ ꯉꯁꯥꯏꯒꯤ ꯂꯧꯎ ꯁꯤꯡꯎꯕꯒꯤ ꯁꯤꯟꯐꯝ ꯑꯃꯁꯨ ꯑꯩꯈꯣꯏꯗꯤ ꯄꯥꯏꯔꯤꯕꯅꯤꯅ ꯁꯤꯗ ꯀꯥ ꯍꯦꯟꯅ ꯋꯥꯕ ꯑꯣꯏ ꯑꯌꯥꯝꯕꯅ ꯑꯩꯈꯣꯏ ꯂꯧ ꯎꯖꯔꯤꯁꯤꯁꯨ ꯑꯩꯈꯣꯏꯒꯤ ꯋꯥꯏꯔꯒꯒꯨꯝꯕ ꯂꯧꯒꯨꯝꯕ ꯋꯥꯏꯔꯒꯨꯝꯕ ꯇꯧꯕꯅꯤꯅ ꯍꯥꯏꯗꯤ ꯃꯄꯨꯒꯨꯝꯕꯅꯁꯨ ꯀꯩꯁꯨ ꯈꯪꯕꯤꯗꯕ ꯃꯇꯥꯡꯁꯨ ꯑꯗꯨꯝ ꯌꯥꯎꯏꯗꯅꯀꯣ ꯑꯗꯨꯅ ꯍꯥꯏꯕꯗꯤ ꯑꯩꯈꯣꯏꯅꯁꯨ ꯃꯣꯏꯗꯁꯨ ꯍꯥꯏꯗꯤ ꯊꯣꯛꯏꯕ ꯃꯍꯩ ꯃꯔꯣꯡꯗꯣ ꯐꯖꯅ ꯄꯤꯖꯅꯤꯡꯕꯗꯣ ꯑꯗ ꯏꯁꯤꯡ ꯂꯩꯇꯕ ꯏꯁꯤꯡ ꯐꯪꯗꯕꯅ ꯃꯥꯏ ꯍꯥꯏꯗꯤ ꯃꯔꯝ ꯑꯣꯏꯔꯒ ꯑꯗꯨꯃꯥꯏꯅ ꯄꯤꯕ ꯉꯝꯗꯕꯁꯨ ꯃꯌꯥꯝ ꯌꯥꯎꯋꯦꯕꯀꯣ ꯑꯗꯨꯅ ꯑꯗꯨꯝ ꯍꯤꯔꯝ ꯈꯨꯗꯤꯡꯃꯛꯇ ꯂꯣꯏꯃꯛ ꯀꯥꯏꯔꯛꯄꯗꯣ ꯑꯗꯨꯃꯛꯇꯤ ꯑꯣꯏ ꯑꯗꯨꯅ ꯈꯇꯪ ꯋꯥꯏ ꯍꯥꯏꯇꯔꯦ ꯑꯗꯨꯝ ꯄ꯭ꯔꯖꯥꯗ ꯃꯤꯌꯥꯝꯗ